ꯑꯩꯅ ꯏꯕ ꯃꯇꯝꯗ ꯍꯥꯏꯕꯗꯤ ꯊꯥꯕꯜꯒꯤ ꯃꯇꯥꯡꯗꯕꯨ ꯑꯣꯏꯔꯕꯁꯨ ꯍꯥꯏꯗꯤ ꯂꯩꯒꯨꯝꯕꯒꯤ ꯃꯇꯥꯡꯗ ꯑꯣꯏꯔꯕꯁꯨ ꯃꯥꯡꯗ ꯏꯁꯤꯡ ꯕꯣꯇꯜ ꯑꯃ ꯊꯝꯃꯦ ꯑꯗꯨꯒ ꯂꯩꯒꯤ ꯃꯇꯥꯡꯗ ꯑꯣꯏꯔꯒꯅ ꯂꯩꯗꯣ ꯃꯥꯡꯗ ꯊꯝꯃꯒ ꯄꯨꯛꯅꯤꯡ ꯆꯪꯅ ꯂꯩꯗꯨꯗ ꯌꯦꯡꯉꯒ ꯀꯔꯤ ꯀꯔꯤ ꯋꯥꯈꯜ ꯍꯥꯏꯕꯗꯤ ꯑꯩꯉꯣꯟꯗ ꯐꯥꯎꯔꯛꯄ ꯂꯩꯗꯨꯒꯤ ꯃꯇꯥꯡꯗ ꯋꯥꯈꯜ ꯈꯔꯗꯤ ꯑꯗꯨꯝ ꯐꯥꯎꯔꯛꯏ ꯑꯗꯨ ꯏꯖꯩ ꯑꯗꯨꯒ ꯊꯥꯕꯜꯒꯤ ꯃꯇꯥꯡꯗ ꯏꯒꯦ ꯍꯥꯏꯕ ꯇꯥꯔꯒꯅ ꯑꯩꯈꯣꯏ ꯅꯨꯃꯤꯗꯥꯡꯒꯤ ꯃꯇꯝꯗ ꯑꯩꯅ ꯊꯥꯕꯜꯕꯨ ꯄꯨꯛꯅꯤꯡ ꯆꯪꯅ ꯌꯦꯡꯖꯩ ꯑꯗꯨꯒ ꯐꯝꯃꯒ ꯏꯖꯩ ꯑꯌꯨꯛꯀꯤ ꯃꯇꯝꯗ ꯑꯣꯏꯔꯕꯁꯨ ꯑꯗꯨꯃꯛ ꯑꯗꯨꯃꯥꯏꯅ ꯑꯗꯨꯝ ꯇꯧꯖꯩ ꯄꯨꯛꯅꯤꯡ ꯆꯪꯅ ꯏꯕ ꯉꯝꯅꯕꯒꯤꯗꯃꯛꯇ ꯑꯩ ꯌꯥꯝ ꯀꯟꯅ ꯍꯣꯠꯅꯖꯩ ꯑꯩꯅ ꯌꯥꯝꯅ ꯇꯣꯏꯅ ꯗꯥꯏꯔꯤꯁꯨ ꯏꯖꯩ ꯗꯥꯏꯔꯤ ꯏꯔꯤꯕꯒꯤ ꯃꯔꯝꯗꯤ ꯍꯌꯦꯡ ꯑꯩꯅ ꯑꯍꯜ ꯑꯣꯏꯔꯕ ꯃꯇꯝꯗ ꯍꯥꯏꯕꯗꯤ ꯑꯩꯅ ꯅꯍꯥ ꯑꯣꯏꯔꯤꯀꯥꯟꯗ ꯀꯩꯀꯩ ꯇꯧꯈꯤꯕꯒꯦ ꯀꯔꯤ ꯀꯔꯤ ꯍꯥꯏꯕꯗꯤ ꯀꯩꯀꯩ ꯈꯟꯈꯤꯕꯒꯦ ꯍꯥꯏꯕꯗꯨ ꯅꯤꯡꯁꯤꯡꯅꯕꯒꯤꯅꯦꯕ ꯑꯗꯨꯒ ꯑꯩꯅ ꯗꯥꯏꯔꯤ ꯏꯕ ꯃꯇꯝꯗꯁꯨ ꯍꯥꯏꯕꯗꯤ ꯀꯔꯤꯒꯨꯝꯕ ꯑꯃ ꯍꯦꯛꯇ ꯗꯥꯏꯔꯤ ꯅꯠꯇ꯭ꯔꯒꯁꯨ ꯑꯃ ꯍꯦꯛꯇ ꯏꯕ ꯃꯇꯝꯗ ꯑꯩꯅ ꯏꯁꯥꯒꯤ ꯂꯣꯟꯗ ꯏꯖꯩꯕ ꯏꯁꯥꯒꯤ ꯂꯣꯟ ꯍꯥꯏꯕꯗꯤ ꯃꯅꯤꯄꯨꯔꯤ ꯏꯃꯥ ꯂꯣꯟꯗ ꯑꯗꯨꯝ ꯏꯖꯩ ꯏꯃꯥ ꯂꯣꯟꯗ ꯏꯕ ꯑꯁꯤꯅ ꯑꯩꯉꯣꯟꯗ ꯍꯥꯏꯕꯗꯤ ꯋꯥꯈꯜꯁꯨ ꯍꯦꯟꯒꯠꯍꯜꯂꯦꯕ ꯍꯥꯏꯕꯗꯤ ꯑꯩꯅ ꯀꯔꯤꯒꯨꯝꯕ ꯊꯕꯛ ꯑꯃ ꯇꯧꯒꯦ ꯍꯥꯏꯔꯕꯁꯨ ꯏꯃꯥ ꯂꯣꯟꯗ ꯑꯣꯏꯅ ꯏꯔꯕꯗꯤ ꯑꯩꯉꯣꯟꯗ ꯍꯦꯟꯅ ꯋꯥꯈꯜ ꯂꯧꯁꯤꯡ ꯍꯦꯟꯒꯠꯍꯜꯂꯤ ꯃꯔꯝ ꯑꯁꯤꯅ ꯑꯩꯅ ꯏꯕ ꯃꯇꯝꯗ ꯏꯃꯥ ꯂꯣꯟꯗ ꯌꯥꯝꯅ ꯇꯣꯏꯅ ꯏꯖꯩ